ꯌꯣ ꯀꯩꯊꯦꯜ ꯍꯥꯏꯕꯗꯤ ꯈ꯭ꯋꯥꯏꯔꯝꯕꯟ ꯀꯩꯊꯦꯜ ꯏꯃꯥ ꯀꯩꯊꯦꯜꯁꯤꯡ ꯑꯁꯤꯗ ꯄꯨꯔꯒ ꯌꯣꯟꯒꯅꯤ ꯌꯣꯟꯕ ꯃꯇꯝꯗ ꯁꯤꯠꯈꯤꯕꯁꯤꯡ ꯑꯗꯨꯅ ꯁꯤꯠꯈ꯭ꯔꯦ ꯁꯤꯠꯇꯕꯁꯤꯡ ꯑꯗꯨꯗꯤ ꯑꯩꯅ ꯌꯨꯝꯗ ꯄꯨꯔꯛꯑꯒ ꯌꯥꯏꯊꯣꯛꯑꯒ ꯑꯇꯣꯞꯄ ꯀꯩꯊꯦꯜꯁꯤꯡꯗ ꯌꯣꯟꯅꯕ ꯍꯣꯠꯅꯒꯅꯤ